ꯑꯉꯥꯡ ꯑꯣꯏꯔꯤꯉꯩꯗꯒꯤ ꯑꯩꯁꯤ ꯂꯩꯁꯤ ꯌꯥꯝꯅ ꯄꯥꯝꯃꯤ ꯂꯩꯁꯤ ꯒꯥꯔꯗꯦꯟ ꯂꯩꯒꯤ ꯐꯖꯕꯁꯤ ꯎꯔꯒ ꯑꯩꯗꯤ ꯁꯦꯡꯅ ꯉꯥꯎꯖꯩ ꯑꯩꯗꯤ ꯁꯦꯡꯅ ꯀꯣꯏꯕ ꯆꯠꯄ ꯃꯇꯝꯗ ꯂꯩ ꯐꯖꯕ ꯑꯃ ꯁꯥꯠꯂꯝꯕ ꯃꯇꯝꯗ ꯑꯗꯨꯒꯤ ꯆꯔꯥ ꯍꯦꯛꯇ ꯄꯥꯝꯃꯤ ꯆꯔꯥ ꯍꯦꯛꯅꯤꯡꯉꯤ ꯑꯗꯨꯕꯨ ꯆꯔꯥ ꯍꯦꯛꯄꯗꯤ ꯉꯝꯗꯕꯅꯤꯅ ꯃꯁꯥ ꯃꯇꯦꯛ ꯑꯃ ꯊꯦꯛꯂꯛꯑꯒ ꯑꯗꯨꯒ ꯀꯣꯂꯣꯝ ꯁꯦꯝꯃꯒ ꯑꯗꯨꯝ ꯊꯥꯏ ꯂꯩ ꯃꯈꯜ ꯃꯌꯥꯝ ꯑꯃ ꯑꯩꯗꯤ ꯂꯩꯗ ꯁꯦꯡꯅ ꯉꯥꯎꯖꯩ ꯑꯗꯨꯕꯨ ꯍꯧꯖꯤꯛꯇꯤ ꯂꯩꯁꯤ ꯌꯥꯝ ꯄꯣꯄꯨꯂꯔ ꯑꯣꯏꯅꯔꯛꯑꯦ ꯍꯧꯖꯤꯛ ꯍꯥꯟꯅ ꯇꯧꯅꯔꯝꯗꯕ ꯃꯅꯤꯄꯨꯔꯗ ꯂꯩꯁꯤ ꯍꯧꯖꯤꯛ ꯌꯥꯝꯅ ꯌꯣꯟꯅꯔꯦ ꯍꯧꯖꯤꯛꯇꯤ ꯍꯥꯟꯅ ꯂꯩ ꯌꯣꯟꯕꯒꯤ ꯋꯥꯈꯜꯁꯦ ꯑꯃꯐꯥꯎ ꯂꯩꯅꯔꯝꯗꯦ ꯑꯗꯨꯕꯨ ꯁꯥꯎꯠꯇꯗꯤ ꯂꯩꯁꯤ ꯌꯥꯝꯅ ꯅꯨꯄꯤꯉꯩꯅ ꯌꯥꯝꯅ ꯃꯈꯣꯏꯒꯤ ꯃꯁꯝꯗ ꯆꯤꯟꯅꯕ ꯄꯔꯦꯡ ꯄꯔꯦꯡ ꯄꯔꯦꯡ ꯂꯦꯡꯉꯒ ꯁꯥꯎꯠꯇꯗꯤ ꯍꯥꯟꯅꯗꯒꯤꯁꯨ ꯑꯗꯨꯝ ꯆꯠꯅꯩ ꯑꯗꯨꯕꯨ ꯂꯩꯒꯤ ꯃꯥꯔꯀꯦꯠ ꯍꯥꯏꯗꯅ ꯆꯥꯎꯅ ꯍꯥꯡꯉꯒ ꯂꯩ ꯃꯣꯏꯗꯤ ꯁꯥꯎꯠꯇꯗꯤ ꯑꯗꯨ ꯍꯧꯖꯤꯛꯁꯨ ꯃꯅꯤꯄꯨꯔꯗ ꯍꯥꯟꯅ ꯍꯥꯟꯅ ꯇꯧꯅꯔꯝꯗꯕ ꯊꯕꯛ ꯍꯥꯏꯔꯒꯗꯤ ꯍꯧꯖꯤꯛ ꯃꯅꯤꯄꯨꯔ ꯂꯩ ꯌꯣꯟꯅꯔꯦ ꯏꯚꯟ ꯂꯩꯁꯤ ꯀꯦꯖꯤꯗ ꯑꯣꯏꯅ ꯑꯗꯒꯤ ꯄꯣꯂꯥꯡꯗ ꯁꯨꯛ ꯍꯥꯏꯗꯅ ꯃꯃꯜꯁꯤ ꯄꯤꯔꯒ ꯂꯩꯅꯔꯦ ꯑꯗꯨꯅ ꯍꯧꯖꯤꯛ ꯂꯩꯁꯤ ꯄꯣꯄꯨꯂꯔ ꯌꯥꯝꯅ ꯑꯣꯏꯅꯔꯦ ꯃꯔꯨꯑꯣꯏꯅ ꯑꯌꯨꯛꯀꯤ ꯅꯨꯃꯤꯗꯥꯡꯒꯤ ꯑꯌꯨꯛꯀꯤ ꯌꯥꯍꯧꯕꯒꯤ ꯙꯨꯛ ꯊꯥꯎꯃꯩ ꯊꯥꯕ ꯃꯇꯝꯗ ꯂꯩꯁꯤ ꯊꯤꯕ ꯐꯪꯅꯗꯦ ꯍꯧꯖꯤꯛꯁꯤ ꯁꯦꯡꯅ ꯂꯩꯁꯤ ꯌꯥꯝꯅ ꯚꯦꯂꯨ ꯑꯣꯏꯔꯛꯑꯦ ꯍꯧꯖꯤꯛꯁꯤ ꯑꯗꯨꯅ ꯂꯩꯁꯤ ꯌꯥꯝꯅ ꯑꯩꯗꯤ ꯊꯥꯔꯒ ꯑꯗꯨꯝ ꯁꯅꯥꯔꯩꯒꯨꯝꯕ ꯀꯩꯒꯨꯝꯕꯁꯤ ꯊꯥꯔꯒ ꯏꯝꯐꯥꯜꯗ ꯅꯨꯄꯤꯉꯩꯅ ꯄꯨꯔꯒ ꯆꯠꯈꯤꯒꯅꯤ ꯄꯣꯂꯥꯡꯗ ꯄꯩꯁꯥ ꯑꯁꯨꯛ ꯄꯩꯁꯥ ꯑꯁꯨꯛ ꯍꯥꯏꯗꯅ ꯄꯤꯔꯝꯃꯅꯤ ꯑꯗꯨꯅ ꯂꯩꯁꯤꯁꯨ ꯑꯗꯨꯝ ꯁꯦꯟꯗꯥꯟ ꯂꯝꯕꯤ ꯑꯃ ꯑꯣꯏꯅ ꯑꯗꯨꯝ ꯁꯤꯖꯤꯟꯅꯔꯦ ꯍꯧꯖꯤꯛꯇꯤ